ꯎꯝ ꯈꯣꯡꯖꯣꯝꯒꯤ ꯒꯦꯠ ꯀꯧꯋꯦ ꯎꯝ ꯑꯅꯤ ꯁꯨꯏ ꯁꯤꯅ ꯃꯦꯟ ꯒꯦꯠ ꯑꯃꯁꯤꯅ ꯁꯦꯀꯦꯟ ꯒꯦꯠ ꯀꯧꯋꯦ ꯑꯍꯥꯟꯕꯗ ꯆꯪꯉꯁꯦ ꯑꯣ ꯃꯦꯟ ꯒꯦꯠꯇ ꯑꯣꯏꯅ ꯆꯪꯉꯁꯤ

ꯑꯩꯈꯣꯏꯅ ꯁꯤ ꯃꯦꯟ ꯒꯦꯠꯇꯒꯤ ꯄꯤꯂꯔ ꯑꯋꯥꯡꯕ ꯂꯩꯔꯤꯁꯤ ꯆꯤꯡ ꯃꯆꯥꯒꯤ ꯇꯥꯏꯞꯇꯅꯦꯕ ꯂꯩꯔꯤꯁꯦ ꯑꯁꯤꯗ ꯀꯥꯕ ꯃꯇꯝꯗ ꯑꯗꯨꯝ ꯆꯥꯎꯔꯥꯛꯅ ꯃꯤꯅꯠ ꯇꯔꯨꯛ ꯇꯔꯦꯠꯃꯨꯛ ꯆꯪꯒꯗꯅꯦꯕ ꯌꯥꯝꯅ ꯂꯥꯞꯄ ꯅꯠꯇꯦ ꯎꯝ ꯎꯝꯍꯨ ꯁ꯭ꯇ꯭ꯌꯔꯗ ꯑꯗꯨꯃꯛ ꯀꯥꯒꯅꯤ ꯍꯥꯏꯕꯗꯤ ꯌꯥꯝꯅꯁꯨ ꯇꯦꯜꯂꯦ ꯑꯗꯨꯒ ꯃꯊꯛꯇ ꯂꯩꯔꯤꯕ ꯊꯥꯡ ꯑꯍꯨꯝꯁꯦ ꯍꯥꯏꯕꯗꯤ ꯄꯨꯋꯥꯔꯤꯒꯤ ꯑꯣꯏꯕ ꯊꯥꯡ ꯉꯥꯛꯇꯅꯦꯕ ꯎꯝ

ꯑꯁꯤꯅ ꯃꯅꯤꯄꯨꯔꯒꯤ ꯑꯣꯏꯅ ꯑꯗꯨꯝ ꯁꯛ ꯇꯥꯛꯅꯕ ꯑꯃꯗꯤ ꯃꯦꯃꯣꯔꯤꯒꯤ ꯑꯣꯏꯅ ꯁꯥꯔꯒ ꯊꯝꯕꯅꯦ

ꯊꯥ ꯑꯗꯨꯁꯨ ꯑꯩ ꯑꯗꯨꯝ ꯍꯥꯏꯖꯔꯛꯀꯦ ꯊꯥꯡꯒꯤ ꯃꯈꯥꯗ ꯄꯨꯈ꯭ꯔꯤ ꯂꯩꯔꯤꯁꯤ ꯑꯈꯣꯏꯅ ꯆꯍꯤ ꯈꯨꯗꯤꯡꯒꯤ ꯑꯗꯨꯝ ꯈꯣꯡꯖꯣꯝ ꯗꯦ ꯍꯥꯏꯅ ꯄꯥꯡꯊꯣꯛꯑꯦꯕ ꯈꯣꯡꯖꯣꯝ ꯗꯦꯒꯤ ꯅꯨꯃꯤꯠꯇ ꯑꯊꯧꯕ ꯁꯤꯈꯤꯕꯁꯤꯡ ꯑꯁꯤꯒꯤ ꯀꯠꯅꯕ ꯃꯩꯔꯥ ꯀꯠꯅꯕ ꯑꯃꯗꯤ ꯃꯈꯣꯏꯒꯤꯗꯃꯛꯇ ꯑꯊꯧꯕꯒꯤꯗꯃꯛꯇ ꯔꯦꯁꯄꯦꯛ ꯎꯠꯄꯒꯤ ꯁꯤꯖꯤꯟꯅꯐꯝ ꯎꯝ ꯃꯥꯅꯦ ꯎꯝ

ꯎꯝ ꯃꯊꯪ ꯃꯊꯪ ꯑꯗꯨꯝ ꯆꯠꯂꯒ ꯌꯧꯗꯣꯏꯅꯤ ꯈꯣꯡꯖꯣꯝꯗ ꯍꯥꯏꯕꯗꯤ ꯃꯐꯝ ꯑꯁꯤ ꯌꯥꯝꯅ ꯃꯦꯃꯣꯔꯤ ꯑꯣꯏꯅ ꯂꯧꯅꯩ ꯑꯈꯣꯏ ꯎꯝ ꯀꯩ ꯀꯩꯊꯦꯟ ꯀꯩꯊꯦꯟ ꯃꯆꯥ ꯍꯥꯏꯕꯗꯤ ꯏꯃꯥ ꯏꯕꯦꯟ ꯐꯝꯃꯤꯁꯤꯡꯁꯤꯅ ꯁꯤꯡꯖꯨ ꯕꯣꯔꯥ ꯍꯥꯏꯕꯗꯤ ꯂꯥꯛꯏꯕ ꯃꯤꯁꯤꯡꯗꯨꯒꯤ ꯑꯋꯥ ꯄꯣꯠꯊꯥꯅꯕ ꯄꯣꯠꯆꯩꯁꯤꯡ ꯌꯣꯟꯕ ꯑꯣꯏꯗꯣꯏꯅꯦ ꯍꯣꯍꯣꯏ ꯍꯣꯍꯣꯏ ꯎꯝ